ꯍꯜꯂꯣ ꯁꯤꯁꯦ ꯇꯝꯄꯥꯛ ꯁꯅꯥꯍꯜ ꯅꯠꯇ꯭ꯔꯣ ꯑꯣ ꯍꯣꯏ ꯑꯩꯗꯣ ꯕꯤꯗꯤꯌꯥꯂꯛꯁꯃꯤꯅꯦꯕꯀꯣ ꯑꯩꯁꯦ ꯁꯤ ꯅꯥ ꯅꯒꯥꯂꯦꯟꯗ ꯂꯩꯕꯅꯦꯕ ꯑꯗꯣ ꯑꯩꯁꯦ ꯁꯉꯥꯏ ꯄꯥꯔꯛꯁꯦ ꯃꯣꯏꯔꯥꯡꯗ ꯂꯩꯕꯗꯨ ꯗꯨꯗꯨ ꯌꯦꯡꯒꯦ ꯍꯥꯏꯅ ꯇꯧꯕ ꯑꯗꯣ ꯅꯪ ꯑꯩ ꯒꯥꯏꯗ ꯇꯧꯕꯤꯕ ꯌꯥꯒꯦꯔꯥꯀꯣ ꯑꯗꯣ ꯑꯗꯨꯒꯤ ꯃꯇꯝꯁꯦ ꯀꯔꯝ ꯇꯧꯕ꯭ꯔꯥꯀꯣ ꯑꯗꯨꯗꯤ ꯍꯣꯏ ꯍꯣꯏ ꯑꯗꯣ ꯑꯗꯨꯝ ꯑꯦꯅꯤ ꯇꯥꯏꯝ ꯆꯠꯂꯗꯤ ꯑꯗꯨꯝ ꯎꯕ ꯐꯪꯕ꯭ꯔꯣ ꯑꯣ ꯑꯗꯣ ꯑꯩꯁꯦ ꯑꯗꯨꯝ ꯂꯝꯕꯤꯒꯨꯝꯕꯗꯤ ꯀꯔꯝ ꯇꯧꯕ꯭ꯔ ꯀꯣ ꯆꯠꯄꯗꯣ ꯑꯣ ꯑꯣ ꯍꯣꯏ ꯍꯣꯏ ꯑꯣ ꯑꯗꯨꯝ ꯄꯦꯁꯦꯟꯖꯔꯒꯤ ꯒꯔꯤꯒꯨꯝꯕꯗ ꯆꯠꯄ꯭ꯔ ꯅꯠꯇꯔꯒ ꯑꯗꯨꯝ ꯑꯩꯈꯣꯏꯅ ꯍꯥꯏꯌꯔ ꯇꯧꯔꯒ ꯆꯠꯄꯗꯤ ꯑꯗꯨꯅ ꯐꯕ꯭ꯔꯣ ꯑꯩꯁꯦ ꯆꯠꯂꯗꯤ ꯑꯗꯨꯝ ꯁꯉꯥꯏꯁꯦ ꯑꯗꯨꯝ ꯌꯦꯡꯅꯤꯡꯕꯀꯣ ꯍꯥꯏꯕꯗꯤ ꯑꯩꯗꯤ ꯑꯃꯨꯛ ꯂꯥꯛꯄꯗꯤ ꯉꯝꯃꯔꯣꯏꯅꯀꯣ

ꯑꯗꯨ ꯑꯣꯏꯗꯤ ꯂꯩꯕꯝ ꯃꯐꯝꯁꯦ ꯀꯔꯝ ꯇꯧꯒꯦꯔꯀꯣ ꯍꯣꯏ ꯍꯣꯏ ꯍꯣꯏ ꯍꯣꯏ

ꯑꯗꯨ ꯑꯣꯏꯔꯗꯤ ꯑꯗꯨꯝ ꯅꯨꯃꯤꯠ ꯅꯤꯅꯤꯒꯨꯝꯕꯗꯤ ꯑꯗꯨꯝ ꯂꯩꯕ ꯇꯧꯈ꯭ꯔꯒꯦ ꯑꯩꯁꯦ ꯑꯗꯣ ꯑꯩꯁꯦ ꯀꯣ ꯚꯦꯖꯤꯇꯦꯔꯤꯌꯦꯟꯅꯦꯕꯀꯣ ꯑꯗꯣ ꯀꯔꯝ ꯇꯧꯕ꯭ꯔꯀꯣ ꯍꯣꯇꯦꯜꯒꯨꯝꯕꯁꯦ ꯍꯣꯏ ꯍꯣꯏ ꯍꯣꯏ ꯍꯣꯏ ꯑꯗꯨ ꯑꯣꯏꯔꯗꯤ ꯑꯗꯨꯝ ꯑꯩ ꯂꯥꯛꯄ ꯃꯇꯝꯗ ꯑꯗꯨꯝ ꯅꯪꯕꯨ ꯀꯣꯜ ꯇꯧꯔꯒꯦꯀꯣ ꯍꯣꯏ ꯊꯝꯃꯒꯦ